ꯑꯀꯤ ꯑꯋꯥꯡꯕ ꯀꯥꯕꯗ ꯑꯀꯤꯕ ꯂꯩꯈꯤ ꯆꯤꯡꯒꯨꯝꯕ ꯑꯩꯈꯣꯏꯒꯤ ꯑꯋꯥꯡꯕ ꯆꯤꯡꯒꯨꯝꯕ ꯑꯩꯈꯣꯏꯒꯤ ꯀꯩꯅꯣꯒꯤ ꯁꯤꯒꯤ ꯆꯩꯔꯥꯎ ꯆꯤꯡ ꯀꯥꯕꯒꯨꯝꯕ ꯁꯨꯝꯕꯁꯦ ꯑꯀꯤꯕ ꯍꯥꯏꯗꯤ ꯃꯈꯥꯗ ꯌꯦꯡꯊꯔꯛꯄ ꯃꯇꯝꯗ ꯀꯣꯛ ꯉꯥꯎꯕ ꯋꯥꯈꯜꯁꯤ ꯆꯅꯤꯡ ꯂꯩꯇꯗꯕ ꯑꯣꯅꯤꯡꯕꯒꯨꯝꯕ ꯑꯗꯨꯒꯨꯝꯕ ꯇꯧꯕ ꯋꯥꯕ ꯑꯗꯨꯝꯕ ꯂꯩꯈꯤ ꯌꯨꯝ ꯃꯈꯥꯗ ꯌꯦꯡꯊꯔꯛꯄ ꯃꯇꯝꯗ ꯑꯋꯥꯡꯕꯗꯒꯤ ꯅꯤꯡꯁꯥꯒꯨꯝꯕ ꯍꯣꯟꯕ ꯉꯝꯗꯕ ꯌꯨꯝ ꯑꯋꯥꯡꯕ ꯃꯊꯛꯇꯒꯤ ꯌꯦꯡꯊꯔꯛꯄꯗ ꯀꯤꯕ ꯂꯩꯈꯤ ꯑꯗꯣ ꯏꯁꯩꯒꯨꯝꯕ ꯏꯌꯥꯔꯄꯤꯁ ꯊꯤꯟꯖꯤꯜꯂꯒ ꯏꯁꯩꯒꯨꯝꯕ ꯇꯥꯔꯒ ꯑꯋꯥꯕ ꯋꯥꯈꯜꯁꯤ ꯀꯥꯎꯊꯣꯛꯍꯜꯂꯒ ꯑꯀꯤꯕꯁꯤ ꯀꯥꯎꯊꯣꯛꯍꯜꯂꯒ ꯃꯈꯥꯗ ꯌꯦꯡꯊꯕꯁꯤ ꯀꯥꯎꯊꯣꯛꯍꯜꯂꯒ ꯀꯥꯈ꯭ꯔꯒꯗꯤ ꯋꯥꯈꯜꯁꯤꯗ ꯑꯗꯨꯝ ꯀꯩꯁꯨ ꯂꯩꯍꯧꯗꯦ ꯑꯗꯨꯝ ꯖ꯭ꯔ ꯖ꯭ꯔ ꯀꯥꯈꯤ ꯋꯥꯈꯜ ꯊꯣꯏꯗꯣꯛꯅ ꯀꯩꯁꯨ ꯈꯟꯕ ꯇꯧꯍꯧꯗꯦ